ꯍꯂꯣ ꯍꯂꯣ ꯀꯅꯥ ꯎꯝ ꯃꯥꯅꯦ ꯎꯝ ꯁꯥꯜꯗꯣ ꯁꯤꯖꯟꯅꯔꯕꯣ ꯀꯝꯗꯧꯕꯅꯣ

ꯑꯗꯣ ꯍꯟꯕꯗꯣ ꯑꯩꯁꯨ ꯗꯨꯀꯥꯟ ꯑꯇꯣꯞꯄꯗꯒꯤ ꯂꯧꯔꯛꯄꯅꯤꯅ ꯑꯩꯅ ꯍꯟꯒꯦ ꯍꯥꯏꯕꯀꯥꯟꯗꯗꯤ ꯌꯦꯡꯁꯤ ꯄꯣꯔꯛꯑꯣ ꯀꯔꯝꯍꯥꯏꯅ ꯇꯧꯕꯅꯣ ꯃꯣꯏꯒ ꯇꯥꯅꯔꯒ ꯇꯧꯕ ꯌꯥꯕ꯭ꯔꯥ ꯌꯦꯡꯁꯤ ꯌꯥꯔꯛꯇ꯭ꯔꯗꯤ ꯑꯗꯨꯗꯤ ꯅꯪꯅ ꯁꯨꯗꯅ ꯈꯣꯠꯇꯅ ꯇꯧꯔꯨꯔꯕꯅꯤꯅ ꯀꯌꯥ ꯅꯨꯡꯉꯥꯏꯗꯧ ꯃꯥꯟꯗꯦ ꯀꯣꯛꯑꯦ ꯑꯗꯨꯝ ꯑꯩꯅ ꯁꯥꯕ ꯐꯤꯗꯤ ꯅꯠꯇꯕꯅꯤꯅ ꯑꯗꯨ ꯍꯟꯕꯗ ꯈꯔ ꯅꯨꯡꯉꯥꯏꯗꯣꯏ ꯃꯥꯟꯗꯦꯌꯦ ꯍꯟꯕꯁꯦ ꯅꯨꯡꯉꯥꯏꯗꯧ ꯃꯥꯟꯗꯤꯌꯦ ꯑꯗꯨ ꯀꯃꯥꯏꯅ ꯅꯪꯅ ꯁꯤꯖꯤꯟꯅꯔꯕ ꯐꯤ ꯀꯔꯝꯕ ꯃꯣꯡꯗ ꯇꯧꯔꯒꯅꯣ ꯍꯟꯒꯗꯣꯏꯁꯦ ꯌꯥꯗꯧꯕꯨ ꯃꯥꯟꯗ꯭ꯔꯦ ꯄꯩꯁꯥꯗꯨ ꯇꯪꯈꯥꯏ ꯇꯥꯔꯁꯨ ꯅꯨꯡꯉꯥꯏꯇꯦ ꯀꯃꯥꯏ ꯇꯧꯕꯖꯥꯠꯅꯣ ꯋꯥꯈꯟꯒꯁꯦ ꯈꯟꯕꯝ ꯈꯪꯗ꯭ꯔꯦꯗ ꯃꯣꯏ ꯀꯃꯥꯏꯅ ꯊꯥꯡꯗꯣꯛ ꯊꯥꯡꯖꯤꯟꯒ ꯇꯧꯔꯒ ꯃꯊꯥ ꯌꯥꯝ ꯁꯥꯏ ꯄꯣꯠꯇꯨ ꯑꯈꯣꯏꯁꯨ ꯂꯧꯔꯛꯄꯅꯤꯅ ꯅꯨꯡꯉꯥꯏꯇꯕꯁꯨ ꯌꯥꯝ ꯊꯣꯛꯑꯦ ꯅꯣꯏ ꯂꯧꯔꯤꯉꯩꯗ ꯂꯧꯕꯀꯥꯟꯗ ꯌꯦꯡꯉꯒ ꯂꯧꯗ꯭ꯔꯥ ꯄꯩꯁꯥꯅ ꯊꯨꯠ ꯂꯥꯎꯅ ꯄꯤ ꯒ꯭ꯌꯥꯟ ꯇꯥꯗꯦ ꯑꯩꯁꯨ ꯃꯌꯥꯡ ꯅꯨꯄꯤꯗꯩ ꯂꯧꯔꯛꯄꯅꯤꯅ ꯐꯨꯔꯤꯠꯅꯤꯅ ꯑꯗꯨ ꯑꯁꯤ ꯑꯗꯨ ꯑꯁꯤꯅ ꯇꯧꯕꯗꯨ ꯐꯤꯔꯣꯜ ꯍꯟꯗꯣꯛꯑ ꯌꯥꯝ ꯕꯦꯔꯥ ꯀꯥꯏꯌꯦꯕ ꯃꯊꯥ ꯌꯥꯝ ꯁꯥꯏꯌꯦ ꯅꯈꯣꯏꯁꯤꯡꯁꯤꯅ ꯄꯣꯠ ꯆꯩ ꯕꯖꯥꯔꯁꯤꯗ ꯄꯣꯠꯁꯤꯠꯅ ꯄꯣꯠꯁꯤꯠ ꯅꯥꯇꯩ ꯆꯥꯗꯕꯒ ꯍꯟꯕꯒ ꯏꯕꯦꯝꯃ ꯀꯩꯅꯣ ꯈꯪꯗ꯭ꯔꯕꯣ ꯈꯜꯂꯨ ꯑꯗꯨꯅ ꯂꯩꯁꯨ ꯂꯩꯔꯁꯨ ꯄꯩꯁꯥ ꯈꯔꯗꯨꯒꯤ ꯗꯨꯛꯌꯥꯝ ꯀꯩꯅꯣ ꯇꯧꯕ ꯍꯧꯅꯗꯦ ꯅꯣꯏꯅꯗꯤ ꯏꯂꯥꯏ ꯂꯥꯏꯅ ꯄꯣꯠ ꯍꯟꯒꯦ ꯄꯩꯁꯥ ꯍꯟꯖꯟꯕꯤꯌꯣ ꯄꯣꯠ ꯍꯟꯕꯤꯌꯣ ꯑꯗꯨꯕꯨ ꯑꯩꯅ ꯀꯅꯥꯗꯅꯣꯕ ꯌꯣꯜꯂꯨꯗꯣꯏꯁꯦ ꯑꯗꯨꯝ ꯌꯦꯡꯁꯤꯜꯂꯨ ꯀꯔꯤ ꯍꯥꯏꯕ ꯅꯣꯏꯗꯤ ꯐꯤ ꯑꯃꯗ ꯄꯩꯁꯥ ꯃꯥꯡꯕ ꯍꯥꯏꯕ ꯐꯤ ꯃꯌꯥꯝ ꯄꯨꯔꯛꯄꯗ ꯂꯣꯏꯅꯃꯛ ꯐꯤ ꯁꯣꯛꯑꯦ ꯐꯤ ꯐꯖꯗꯦ ꯅꯣꯏꯒꯤ ꯐꯤ ꯑꯃ ꯂꯧꯕꯗ ꯈꯟꯕ ꯑꯩꯈꯣꯏꯒꯤ ꯐꯤ ꯃꯌꯥꯝ ꯑꯃ ꯃꯥꯡꯕ ꯌꯥꯎꯒ꯭ꯔꯦ ꯂꯂꯣꯟꯕꯤ ꯑꯩꯈꯣꯏꯒꯤꯁꯨ ꯈꯔ ꯈꯟꯕꯤꯌꯨ ꯈꯜꯂꯒ ꯐꯤ ꯐꯖꯕ ꯁꯤꯜꯂꯨꯒꯦ ꯐꯤ ꯐꯖꯗ꯭ꯔꯦ ꯃꯆꯨ ꯀꯣꯛꯑꯦ ꯇꯧꯋꯦ ꯍꯥꯏꯕꯗꯤ ꯑꯩꯈꯣꯏꯁꯨ ꯃꯊꯥ ꯁꯥꯏ ꯀꯔꯤ ꯍꯥꯏꯔꯒ ꯄꯣꯠ ꯂꯩꯕ ꯂꯥꯛꯄ ꯃꯤꯁꯤꯡꯁꯤꯕꯨ ꯑꯗꯨꯛ ꯌꯥꯝ ꯒ꯭ꯌꯥꯟ ꯇꯥꯗꯕꯁꯤ ꯄꯣꯠ ꯍꯟꯒꯦ ꯁꯤ ꯇꯧꯒꯦ ꯍꯥꯏꯕ ꯂꯦꯝꯊꯣꯛꯄ ꯄꯣꯠ ꯍꯟꯒꯦ ꯄꯣꯠ ꯍꯟꯒꯦ ꯑꯩꯈꯣꯏꯅ ꯑꯃꯨꯛꯀ ꯍꯟꯅ ꯃꯌꯥꯡꯗꯨꯗ ꯑꯩ ꯗꯨꯀꯥꯟꯗ ꯄꯣꯠ ꯍꯜꯂꯦ ꯑꯩ ꯃꯇꯨꯡ ꯂꯥꯛꯄꯗꯗꯤ ꯄꯣꯠ ꯄꯤꯅꯤꯡꯒꯤꯗ꯭ꯔꯥ ꯃꯣꯏꯅ ꯑꯗꯨꯅ ꯒ꯭ꯌꯥꯟ ꯑꯝ ꯇꯥꯗ꯭ꯔꯦ ꯄꯣꯠ ꯍꯟꯗꯣꯛ ꯍꯟꯖꯤꯟꯗꯣ ꯌꯥꯕ꯭ꯔꯥ ꯌꯦꯡꯅꯕ ꯀꯩꯅꯣ ꯇꯧꯔꯒ ꯂꯦꯞꯄꯣ ꯉꯁꯤ ꯁꯟꯗꯦꯅꯤꯅ ꯀꯩꯅꯣ ꯇꯧꯕ ꯌꯦꯡꯉꯣ ꯁꯟꯗꯦꯅꯤꯅ ꯍꯟꯗꯣꯛ ꯍꯟꯖꯤꯟ ꯇꯧꯕ ꯍꯥꯡꯗꯝꯅꯤꯅ ꯀꯩꯅꯣ ꯈꯟꯕ ꯌꯥꯕ ꯈꯜꯂꯒ ꯍꯥꯏꯔꯛꯑꯣ ꯍꯌꯦꯡ ꯂꯥꯛꯄꯗꯤ ꯅꯣꯏ ꯐꯣꯟ ꯅꯝꯕꯔꯁꯤ ꯀꯩꯅꯣ ꯇꯧꯔꯕꯅꯤ ꯑꯗꯨꯅ ꯂꯥꯛꯏ ꯂꯥꯛꯇꯦꯗꯨ ꯄꯥꯎꯔꯛꯑꯣ ꯍꯌꯦꯡꯁꯤ ꯂꯥꯛꯄ ꯌꯥꯔꯒꯗꯤ ꯌꯦꯡꯉꯣ ꯑꯣ ꯑꯗꯣ ꯐꯔꯦ ꯐꯔꯦ ꯑꯗꯨꯗꯤ ꯊꯝꯃꯁꯤꯔꯣ ꯀꯩ ꯍꯥꯏꯅꯤꯡꯏꯅꯣ ꯍꯥ ꯍꯌꯦꯡ ꯂꯥꯛꯄꯁꯤ ꯄꯨꯡꯁꯤꯡ ꯃꯇꯝ ꯀꯩꯀꯩ ꯍꯥꯏꯔꯛꯑꯣ ꯑꯩꯁꯨ ꯑꯉꯥꯡ ꯀꯩꯅꯣ ꯇꯧꯕꯅꯤꯅ ꯊꯕꯛꯇꯤ ꯈꯔ ꯂꯩꯌꯦꯕ ꯃꯇꯝꯗꯣ ꯍꯥꯏꯔꯛꯑꯣ ꯅꯪꯅ ꯎꯃ ꯌꯥꯔꯦꯀꯣ ꯑꯗꯨ ꯅꯨꯡꯊꯤꯟꯗꯨꯗ ꯑꯗꯣ ꯊꯝꯃꯣꯔꯣ ꯀꯝꯗꯧꯕꯅꯣ ꯎꯝ ꯐꯔꯦ ꯐꯔꯦ